ꯍꯜꯂꯣ ꯑꯥ ꯃꯥꯟꯅꯦ ꯑꯥ ꯃꯥꯟꯅꯤ ꯃꯥꯟꯅꯤ ꯑꯥ ꯃꯥꯟꯅꯤ ꯃꯥꯟꯅꯤ ꯑꯩ ꯅꯍꯥꯟꯅ ꯑꯦꯄ꯭ꯂꯥꯏ ꯇꯧꯈꯤꯕꯅꯦꯕꯀꯣ ꯎꯝ ꯑꯩꯈꯣꯏꯗꯨ ꯁꯨꯝ ꯑꯩꯈꯣꯏ ꯏꯃꯥꯟꯅꯕꯤꯁꯤꯡꯒ ꯇꯧꯔꯒ ꯑꯩꯈꯣꯏ ꯕꯦꯀꯦꯁꯟ ꯍꯥꯏꯗꯤ ꯁꯝꯃꯔ ꯕꯦꯀꯦꯁꯟ ꯂꯥꯛꯄꯁꯤꯗ ꯀꯣꯏꯁꯦꯅ ꯄ꯭ꯂꯥꯟ ꯇꯧꯕ ꯑꯗꯨꯒꯤ ꯑꯩꯈꯣꯏꯅ ꯍꯥꯏꯗꯤ ꯏꯁꯥꯕꯨꯗꯤ ꯀꯛꯆꯤꯡꯗꯒꯤꯅꯦꯕ ꯑꯗ ꯏꯃꯥꯟꯅꯕꯤꯁꯤꯡꯗꯨꯒ ꯍꯥꯏꯗꯤ ꯄ꯭ꯔꯥꯖ ꯑꯗꯒꯤ ꯍꯥꯏꯗꯤ ꯆꯠꯇꯣꯏꯁꯤ ꯑꯩꯈꯣꯏ ꯍꯥꯟꯅ ꯑꯃꯨꯛꯐꯥꯎ ꯆꯠꯇ꯭ꯔꯤꯕ ꯖꯒꯥꯗꯤ ꯑꯣꯏꯗꯣꯏꯕ ꯑꯗꯨꯒꯤ ꯑꯦꯖꯦꯟꯁꯤꯗ ꯑꯩꯈꯣꯏꯅ ꯍꯥꯏꯗꯤ ꯈꯪꯅꯤꯡꯕ ꯑꯗꯨꯒꯤ ꯑꯩꯅ ꯍꯥꯟꯅ ꯑꯩꯄ꯭ꯂꯥꯏ ꯇꯧꯈꯤꯕꯅꯦ ꯍꯥꯏꯗꯤ ꯑꯩꯈꯣꯏꯅ ꯑꯩꯅ ꯆꯠꯅꯤꯡꯉꯤꯁꯦ ꯑꯩꯈꯣꯏꯅ ꯆꯠꯀꯦꯗꯅ ꯄ꯭ꯂꯥꯟ ꯇꯧꯔꯤ ꯃꯐꯝꯁꯤꯡꯁꯦ ꯀꯩꯅꯣꯒꯨꯝꯕ ꯃꯣꯏꯔꯥꯡꯀꯣ ꯃꯣꯏꯔꯥꯡ ꯑꯃꯨꯛꯐꯥꯎ ꯆꯠꯇ꯭ꯔꯤꯕ ꯑꯗꯒꯤ ꯀꯩꯅꯣ ꯃꯣꯏꯔꯥꯡ ꯆꯠꯅꯤꯡꯉꯦ ꯑꯟꯗ꯭ꯔꯣ ꯆꯠꯅꯤꯡꯉꯦ ꯑꯩꯈꯣꯏ ꯍꯤꯁꯇ꯭ꯔꯤꯁꯨ ꯑꯗꯨꯝ ꯂꯩꯗꯅ ꯑꯗꯒꯤ ꯀꯩꯅꯣ ꯖꯦꯜꯖꯥꯡꯀꯣ ꯆꯨꯔꯆꯥꯟꯄꯨꯔ ꯖꯦꯜꯖꯥꯡꯁꯨ ꯆꯠꯅꯤꯡꯉꯦ ꯍꯤꯜ ꯑꯦꯔꯤꯌꯥꯁꯨ ꯑꯣꯏꯕꯗꯣ ꯑꯗꯨ ꯈꯤꯇꯪ ꯑꯦꯖꯦꯟꯁꯤꯅ ꯍꯥꯏꯗꯤ ꯑꯩꯈꯣꯏ ꯄ꯭ꯔꯥꯖꯄꯨ ꯑꯣꯏꯔꯣ ꯑꯗꯒꯤ ꯍꯥꯏꯗꯤ ꯑꯩꯈꯣꯏꯅ ꯆꯠꯇꯣꯏꯁꯤꯗ ꯍꯥꯏꯗꯤ ꯃꯇꯝ ꯀꯌꯥꯝ ꯍꯥꯏꯗꯤ ꯅꯣꯡꯃ ꯆꯠꯇꯣꯏꯔꯥ ꯅꯤꯅꯤ ꯆꯪꯗꯣꯏꯔꯥ ꯑꯗꯒꯤ ꯑꯗꯨꯒꯨꯝꯕꯗꯨ ꯈꯤꯇꯪ ꯈꯪꯅꯤꯡꯕ ꯍꯥꯏꯇꯥꯔꯦ ꯎꯝ ꯎꯝ

ꯑꯩꯈꯣꯏꯒꯤ ꯀꯩꯅꯣꯅꯦꯕ ꯒꯦꯜꯖꯥꯡꯁꯤ ꯆꯠꯂꯨꯔ ꯍꯜꯂꯛꯂꯒ ꯑꯩꯈꯣꯏꯅ ꯄꯥꯝꯕꯅ ꯃꯣꯏꯔꯥꯡꯗ ꯑꯩꯈꯣꯏ ꯅꯥꯏꯠ ꯏꯁꯇꯦ ꯇꯧꯕ ꯄꯥꯝꯃꯦꯕꯀꯣ ꯀꯩꯅꯣꯒꯨꯝꯕ ꯐꯨꯝꯗꯤꯒꯨꯝꯕꯗ ꯂꯦꯛꯑꯒ ꯅꯣꯡꯃꯥ ꯂꯩꯕ ꯏꯁꯇꯦ ꯇꯧꯕ ꯄꯥꯝꯕ ꯅꯥꯏꯠ ꯑꯃ ꯑꯗꯣ ꯑꯗꯨꯒꯤ ꯄ꯭ꯔꯥꯏꯖꯀꯗꯪ ꯑꯝꯇ ꯍꯥꯏꯕꯤꯌꯨꯕ

ꯑꯣ ꯌꯥꯝ ꯌꯥꯝ ꯅꯨꯡꯉꯥꯏꯖꯔꯦ ꯑꯗꯨꯝ ꯑꯩ ꯃꯇꯝ ꯆꯥꯅ ꯑꯗꯨꯝ ꯀꯩꯅꯣ ꯇꯧꯔꯛꯑꯒꯦ ꯍꯥꯏꯔꯛꯑꯒꯦ ꯌꯥꯝ ꯅꯨꯡꯉꯥꯏꯖꯔꯦ ꯎꯝ ꯍꯣꯏ ꯌꯥꯝ ꯅꯨꯡꯉꯥꯏꯖꯔꯦ ꯊꯦꯡꯀꯤꯌꯨ